ꯇꯤ ꯚꯤ ꯑꯃꯁꯨꯡ ꯑꯣꯟꯂꯥꯏꯟꯗ ꯂꯥꯏꯔꯤꯛ ꯂꯥꯏꯁꯨꯒꯤ ꯑꯣꯏꯕ ꯃꯆꯥꯛꯁꯤꯡ ꯑꯁꯤ ꯃꯔꯥꯡ ꯀꯥꯏꯅ ꯃꯃꯜ ꯂꯧꯗꯅ ꯑꯉꯥꯡꯁꯤꯡꯗ ꯀꯥꯟꯅꯕꯁꯦ ꯑꯁꯨꯛꯀꯤ ꯃꯇꯤꯛ ꯐꯪꯉꯤ ꯀꯩꯒꯤꯅꯣ ꯍꯥꯏꯕꯗ ꯌꯨꯇꯨꯞꯀꯤ ꯑꯩꯈꯣꯏꯒꯤ ꯑꯣꯏꯕ ꯑꯗꯒꯤ ꯌꯨꯇꯨꯞꯇ ꯑꯩꯈꯣꯏꯒꯤ ꯑꯣꯖꯥꯁꯤꯡꯅ ꯇꯥꯛꯄ ꯄꯔꯥ ꯑꯗꯨꯒ ꯀꯣꯏꯁꯟ ꯑꯟꯁꯔ ꯑꯣꯏꯔꯁꯨ ꯑꯗꯨꯗꯒꯤ ꯑꯣꯖꯥꯁꯤꯡꯅ ꯇꯥꯛꯄ ꯄꯔꯥ ꯑꯗꯨꯗ ꯑꯉꯥꯡꯁꯤꯡ ꯑꯗꯨꯅ ꯄꯩꯁꯥ ꯑꯃꯇ ꯇꯤꯡꯗꯅ ꯃꯈꯣꯏꯅ ꯈꯪꯅꯤꯡꯕ ꯃꯈꯣꯏꯅ ꯍꯥꯏꯅꯤꯡꯕ ꯌꯦꯡꯅꯤꯡꯕ ꯇꯥꯅꯤꯡꯕꯁꯤꯡꯗꯣ ꯑꯣꯟꯂꯥꯏꯟ ꯇꯧꯕꯅ ꯑꯗꯒꯤ ꯇꯤ ꯚꯤꯗꯒꯤ ꯀꯩꯗꯒꯤ ꯄꯨꯝꯅꯃꯛꯁꯤꯗꯒꯤ ꯀꯥꯟꯅꯕꯗꯣ ꯑꯉꯥꯡꯁꯤꯡꯅ ꯂꯧꯕ ꯉꯝꯃꯤ